ꯑꯩ ꯏꯁꯥꯅ ꯂꯩꯔꯤꯕ ꯃꯐꯝ ꯑꯁꯤꯗꯗꯤ ꯃꯥꯜꯅ꯭ꯌꯨꯇ꯭ꯔꯤꯁꯟ ꯅꯥꯕꯒꯤ ꯆꯥꯡ ꯑꯁꯤ ꯑꯇꯣꯞꯄ ꯏꯁꯂꯝ ꯑꯦꯔꯤꯌꯥꯁꯤꯡꯗ ꯆꯥꯎꯈꯠꯄ ꯁꯍꯔꯁꯤꯡꯗ ꯃꯤ ꯀꯨꯡꯅ ꯇꯥꯕ ꯃꯐꯝ ꯁꯤꯡ ꯑꯗꯨꯗ ꯅꯥꯕ ꯆꯥꯡ ꯑꯗꯨꯗꯒꯤ ꯌꯥꯝ ꯊꯤꯅ ꯍꯟꯊꯩ ꯍꯥꯏꯕ ꯌꯥꯏ ꯃꯔꯝꯗꯤ ꯈꯨꯡꯒꯪꯗꯗꯤ ꯃꯤꯁꯦ ꯑꯇꯣꯞꯄ ꯑꯦꯔꯤꯌꯥ ꯌꯥꯝꯅ ꯆꯥꯎꯈꯠꯄ ꯑꯦꯔꯤꯌꯥ ꯁꯤꯇꯤꯁꯤꯡꯗ ꯇꯥꯔꯤꯕ ꯃꯤ ꯃꯁꯤꯡ ꯑꯗꯨꯗꯒꯤ ꯍꯟꯊꯕꯅ ꯃꯔꯝ ꯑꯣꯏꯔꯒ ꯆꯥꯅ ꯊꯛꯅꯕ ꯆꯤꯟꯖꯥꯛꯁꯤ ꯁꯍꯔꯗꯒꯤ ꯈꯨꯡꯒꯪꯁꯤꯡꯅ ꯃꯔꯥꯡ ꯀꯥ ꯍꯦꯟ ꯀꯥꯏ ꯃꯔꯝ ꯑꯁꯤꯅꯁꯨ ꯑꯆꯧꯕ ꯃꯔꯝ ꯑꯃꯅꯤ ꯈꯨꯡꯒꯪꯁꯤꯡ ꯑꯁꯤꯗ ꯃꯥꯜꯅ꯭ꯌꯨꯇ꯭ꯔꯤꯁꯟ ꯅꯥꯕꯒꯤ ꯆꯥꯡ ꯍꯟꯊꯔꯤꯕ ꯑꯁꯤ ꯌꯨꯝ ꯑꯌꯥꯝꯕ ꯃꯍꯥꯛꯀꯤ ꯀꯤꯆꯟ ꯒꯥꯔꯗꯦꯟ ꯍꯥꯏꯗꯤ ꯏꯪꯈꯣꯜ ꯃꯅꯥ ꯃꯁꯤꯡ ꯊꯥꯕ ꯂꯩꯕꯅꯤꯅ ꯃꯅꯥ ꯃꯁꯤꯡ ꯑꯗꯨꯝ ꯆꯥꯕ ꯍꯋꯥꯏ ꯆꯦꯡꯋꯥꯏ ꯏꯪꯈꯣꯜꯗꯒꯤ ꯄꯨꯊꯣꯛꯑꯒ ꯑꯗꯨꯝ ꯆꯥꯕꯅꯤꯅ ꯄ꯭ꯔꯣꯇꯤꯟ ꯌꯥꯎꯕ ꯑꯝꯗꯤ ꯃꯍꯥꯛꯀꯤ ꯚꯤꯇꯥꯃꯤꯟ ꯌꯥꯎꯕ ꯃꯅꯥ ꯃꯁꯤꯡꯁꯤꯡ ꯑꯗꯨ ꯑꯉꯥꯡꯗꯒꯤ ꯍꯧꯔꯒ ꯌꯥꯝꯅ ꯑꯉꯥꯡꯁꯤꯡꯐꯥꯎꯕ ꯌꯥꯝꯅ ꯃꯗꯨꯃ ꯋꯥꯠꯇꯅ ꯆꯥꯕꯁꯤ ꯈꯨꯡꯒꯪꯗꯅ ꯁꯍꯔꯁꯤꯡꯗꯒꯤ ꯍꯦꯜꯂꯤ ꯑꯗꯣ ꯌꯨꯝ ꯑꯌꯥꯝꯅ ꯁꯟ ꯂꯣꯏꯕꯒꯤ ꯆꯥꯡꯁꯨ ꯈꯨꯡꯒꯪꯁꯤꯡꯅ ꯁꯍꯔꯗꯒꯤ ꯍꯦꯟꯕꯅꯤꯅ ꯄꯤꯛꯂꯤꯕ ꯑꯉꯥꯡꯁꯤꯡ ꯁꯪꯒꯣꯝ ꯊꯛꯄ ꯑꯗꯨꯝꯕꯒꯤ ꯆꯥꯡꯁꯦ ꯑꯗꯨꯝ ꯈꯨꯡꯒꯪꯗꯗꯤ ꯐꯪꯕꯅꯤꯅ ꯃꯥꯜꯅꯨꯇ꯭ꯔꯤꯁꯟ ꯅꯥꯕꯒꯤ ꯆꯥꯡꯁꯦ ꯈꯤꯇꯪ ꯍꯟꯊꯩꯑꯦꯅ ꯑꯩꯅ ꯈꯜꯂꯤ ꯑꯗꯣ ꯁꯍꯔꯗꯗꯤ ꯇꯨꯔꯦꯟꯒꯤ ꯏꯃꯥꯏꯁꯤꯡ ꯑꯃꯗꯤ ꯆꯦꯜꯂꯤꯕ ꯏꯁꯤꯡꯒꯤ ꯏꯃꯥꯏꯁꯤꯡ ꯑꯌꯥꯝꯕꯅ ꯃꯣꯠꯄꯅꯤꯅ ꯊꯛꯅꯕ ꯏꯁꯤꯡꯁꯤ ꯁꯍꯔꯗꯗꯤ ꯌꯥꯝꯅ ꯋꯥꯏ ꯃꯣꯏꯗꯤ ꯇ꯭ꯔꯤꯠꯃꯦꯟ ꯇꯧꯗ꯭ꯔꯒꯗꯤ ꯗꯥꯏꯔꯦꯛꯂꯤ ꯀꯟꯖꯨꯝ ꯇꯧꯕꯁꯤ ꯌꯥꯗꯦ ꯇ꯭ꯔꯤꯠꯃꯦꯟ ꯇꯧꯔꯕ ꯃꯇꯨꯡꯗ ꯐꯖꯅ ꯀꯟꯖꯨꯝ ꯇꯧꯒꯗꯕꯅꯤ ꯅꯠꯇ꯭ꯔꯕꯗꯤ ꯂꯩꯅꯥ ꯇꯤꯟꯅꯥ ꯃꯌꯥꯝ ꯄꯣꯛꯂꯤꯕꯅꯤ ꯃꯔꯝ ꯑꯁꯤꯅ ꯑꯌꯥꯝꯕꯅ ꯁꯍꯔꯗꯗꯤ ꯇꯣꯇꯤ ꯑꯣꯏꯅ ꯊꯥꯕ ꯋꯥꯇꯔ ꯇꯦꯡꯀ꯭ꯔꯗ ꯆꯠꯄ ꯏꯁꯤꯡ ꯂꯩꯅꯕ ꯁꯤꯒꯤ ꯄ꯭ꯔꯣꯕ꯭ꯂꯦꯝꯁꯤ ꯁꯍꯔꯗꯗꯤ ꯂꯩ ꯈꯨꯡꯒꯪꯗꯗꯤ ꯇꯨꯔꯦꯟ ꯑꯃꯗꯤ ꯄꯨꯈ꯭ꯔꯤ ꯑꯗꯨꯝ ꯂꯝ ꯃꯔꯥꯡ ꯀꯥꯏꯕꯅꯤꯅ ꯇꯨꯔꯦꯟ ꯄꯨꯈ꯭ꯔꯤ ꯑꯗꯨꯝ ꯂꯩꯕꯅꯤꯅ ꯏꯁꯤꯡꯒꯤ ꯁꯤꯖꯤꯟꯅꯕ ꯌꯥꯕ ꯏꯁꯤꯡꯒꯤ ꯆꯥꯡꯁꯦ ꯑꯗꯨꯝ ꯃꯔꯥꯡ ꯀꯥꯏ ꯑꯗꯣ ꯍꯥꯟꯅꯒ ꯌꯦꯡꯅꯔꯨꯕꯗꯤ ꯑꯩꯈꯣꯏꯒꯤ ꯇꯨꯔꯦꯟ ꯑꯁꯤ ꯍꯧꯖꯤꯛꯀꯤ ꯃꯇꯝꯗꯗꯤ ꯇꯨꯔꯦꯟ ꯑꯁꯤ ꯑꯗꯨꯝ ꯈꯔ ꯃꯣꯠꯂꯦ ꯑꯗꯣ ꯁꯍꯔꯁꯤꯡꯒ ꯌꯦꯡꯅꯕꯗ ꯑꯗꯨꯝ ꯁꯤꯖꯤꯟꯅꯕ ꯌꯥꯕꯐꯥꯎꯗꯤ ꯑꯣꯏꯔꯤ ꯍꯥꯏꯅ ꯑꯩꯅ ꯈꯜꯂꯤ ꯑꯗꯨꯝꯕ ꯌꯥꯝꯅ ꯃꯣꯠꯁꯤꯜꯂꯣꯏꯗꯝꯅꯤ ꯑꯩꯈꯣꯏꯅ ꯃꯣꯠꯁꯤꯜꯂꯤꯕ ꯁꯨꯝ ꯁꯨꯝ ꯃꯣꯠꯁꯤꯜꯂꯒꯗꯤ ꯇꯨꯔꯦꯟꯗꯒꯤ ꯑꯩꯈꯣꯏꯅ ꯍꯧꯖꯤꯛ ꯁꯤꯖꯤꯟꯅꯔꯤꯕ ꯏꯁꯤꯡ ꯑꯁꯤ ꯁꯤꯖꯤꯟꯅꯕ ꯌꯥꯔꯛꯑꯣꯏꯗꯧꯔꯤꯕꯅꯤ ꯑꯗꯣ ꯁꯨꯝ ꯂꯩꯅꯥꯁꯤꯡ ꯑꯁꯤꯒꯤ ꯄ꯭ꯔꯣꯕ꯭ꯂꯦꯝꯁꯤ ꯀꯃꯥꯏꯅ ꯇꯧꯒꯅꯤ ꯍꯥꯏꯕ ꯀꯥꯟꯗ ꯄꯤꯛꯂꯤꯕ ꯑꯉꯥꯡꯁꯤꯡꯗ ꯄ꯭ꯔꯣꯇꯤꯟ ꯌꯥꯎꯕ ꯚꯤꯇꯥꯃꯤꯟ ꯌꯥꯎꯕ ꯁꯤꯒꯨꯝꯕ ꯆꯤꯟꯖꯥꯛꯁꯤ ꯋꯥꯠꯇꯅ ꯄꯤ ꯖꯒꯗꯕꯅꯤ ꯑꯉꯥꯡ ꯑꯣꯏꯔꯀꯥꯟꯗ ꯁꯪꯒꯣꯝ ꯂꯐꯣꯏ ꯑꯃꯗꯤ ꯌꯦꯔꯨꯝꯁꯤꯡ ꯄꯤꯛꯏꯀꯥꯟꯗ ꯆꯍꯤ ꯇꯔꯨꯛꯀꯤ ꯃꯈꯥꯒꯤ ꯑꯉꯥꯡꯁꯤꯡꯁꯤ ꯌꯥꯝꯅ ꯄ꯭ꯔꯣꯇꯤꯟ ꯌꯥꯎꯕ ꯑꯃꯗꯤ ꯑꯇꯣꯞꯄ ꯚꯤꯇꯥꯃꯤꯟ ꯌꯥꯎꯕ ꯆꯤꯟꯖꯥꯛ ꯂꯐꯣꯏ ꯁꯪꯒꯣꯝ ꯌꯦꯔꯨꯝꯁꯦ ꯋꯥꯠꯇꯅ ꯃꯈꯣꯏꯗ ꯄꯤꯔꯕꯗꯤ ꯈꯔ ꯉꯥꯛꯊꯣꯛꯄ ꯉꯝꯒꯗ꯭ꯔ ꯍꯥꯏꯅ ꯈꯜꯂꯤ ꯏꯁꯤꯡ ꯋꯥꯠꯄꯒꯤ ꯄ꯭ꯔꯣꯕ꯭ꯂꯦꯝꯁꯤꯗꯤ ꯑꯩꯈꯣꯏ ꯏꯁꯤꯡ ꯃꯤꯅꯨꯁꯤꯄꯥꯜꯂꯤꯇꯤ ꯋꯦꯁ ꯑꯃꯗꯤ ꯌꯨꯝꯒꯤ ꯑꯃꯣꯠ ꯑꯀꯥꯏ ꯅꯆꯤꯡꯕꯁꯤꯡ ꯑꯁꯤ ꯇꯨꯔꯦꯟꯗ ꯂꯪꯊꯣꯛꯄ ꯇꯨꯔꯦꯟꯗ ꯂꯪꯊꯣꯛꯄꯅꯤꯅ ꯇꯨꯔꯦꯟꯒꯤ ꯏꯃꯥꯏꯁꯤꯗ ꯁꯨꯝ ꯅꯣꯡꯃꯩ ꯅꯣꯡꯃꯩ ꯈꯔ ꯈꯔ ꯁꯨꯝ ꯂꯪꯊꯣꯔꯛꯄꯗꯒꯤ ꯏꯃꯥꯏꯁꯦ ꯁꯦꯡꯉꯛꯇꯗꯅ ꯑꯇꯣꯞꯄ ꯑꯃꯣꯠ ꯃꯣꯠꯁꯜꯂꯛꯄ ꯐꯠꯇ ꯍꯧꯗꯤ ꯃꯌꯥꯝꯁꯤꯡꯁꯤꯅ ꯏꯁꯤꯡꯒꯁꯤ ꯁꯦꯡꯉꯛꯇꯗꯅ ꯃꯍꯤꯛ ꯃꯇꯥꯏ ꯃꯌꯥꯝ ꯆꯪꯉꯛꯄꯗꯒꯤ ꯏꯁꯤꯡ ꯃꯣꯠꯁꯤꯜꯂꯛꯄꯅꯦ ꯑꯗꯨꯅ ꯏꯁꯤꯡ ꯑꯁꯤꯗ ꯄꯣꯠ ꯆꯩ ꯑꯃꯣꯠ ꯑꯀꯥꯏ ꯍꯨꯟꯗꯣꯛꯑꯣꯏꯗꯕꯅꯤ ꯏꯁꯤꯡ ꯑꯁꯤ ꯂꯨꯅ ꯅꯥꯟꯅ ꯊꯝꯅꯕ ꯍꯣꯠꯅꯒꯗꯧꯕꯅꯤ